ꯑꯩꯅ ꯀꯥꯎꯕꯉꯝꯗꯕ ꯇꯥꯡ ꯍꯥꯏꯔꯒꯗꯤ ꯂꯤꯁꯤꯡ ꯑꯅꯤꯒꯤ ꯊꯥ ꯇꯔꯥꯒꯤ ꯇꯥꯡ ꯇꯔꯥ ꯇꯥꯡ ꯀꯨꯟ ꯇꯔꯨꯛ ꯑꯁꯦ ꯑꯩꯒꯤ ꯄꯣꯛꯄ ꯅꯨꯃꯤꯠꯅꯤ ꯁꯤꯅ ꯑꯩꯅ ꯀꯥꯎꯖꯗꯦ ꯑꯗꯨꯒ ꯑꯩꯈꯣꯏꯒꯤ ꯏꯅꯥꯎ ꯅꯨꯄꯥꯒꯤ ꯄꯣꯛꯄꯅ ꯂꯤꯁꯤꯡ ꯑꯅꯤꯒ ꯇꯔꯥꯒꯤ ꯀꯩꯅꯣꯒꯤ ꯊꯥ ꯑꯍꯨꯝꯁꯨꯕ ꯇꯥꯡ ꯀꯨꯟꯊ꯭ꯔꯥ ꯑꯁꯤꯗ ꯑꯩꯈꯣꯏ ꯏꯅꯥꯎ ꯅꯨꯄꯥ ꯄꯣꯛꯆꯩ ꯅꯨꯃꯤꯠꯁꯤꯁꯨ ꯑꯩꯅ ꯀꯥꯎꯖꯗ꯭ꯔꯦ ꯑꯗꯨꯒ ꯂꯤꯁꯤꯡ ꯑꯅꯤꯒ ꯇꯔꯥ ꯃꯉꯥ ꯊꯥ ꯃꯔꯤ ꯇꯥꯡ ꯀꯨꯟ ꯃꯉꯥ ꯑꯁꯤ ꯑꯩꯈꯣꯏꯒꯤ ꯏꯃꯨꯡꯒꯤ ꯑꯩꯈꯣꯏ ꯑꯕꯣꯛ ꯂꯩꯈꯤꯗꯕ ꯅꯨꯃꯤꯠ ꯑꯣꯏ ꯃꯁꯤꯁꯨ ꯑꯩꯅ ꯄꯨꯟꯁꯤꯒꯤ ꯀꯥꯎꯖꯔꯣꯏ ꯑꯗꯨꯒ ꯂꯤꯁꯤꯡ ꯑꯅꯤꯒ ꯇꯔꯥ ꯃꯥꯄꯜ ꯊꯥ ꯇꯔꯥꯅꯤꯊꯣꯏ ꯑꯁꯤꯗꯒꯤ ꯑꯩꯈꯣꯏꯒꯤ ꯚꯥꯔꯠꯁꯤꯗ ꯃꯣꯏꯒꯤ ꯊꯥ ꯇꯔꯥꯅꯤꯊꯣꯏ ꯇꯥꯡ ꯇꯔꯥ ꯃꯥꯄꯜꯁꯤꯗꯒꯤ ꯑꯩꯈꯣꯏꯒꯤ ꯚꯥꯔꯠꯁꯤꯗ ꯌꯥꯝꯅ ꯑꯆꯧꯕ ꯂꯥꯏꯅꯥ ꯑꯃ ꯂꯥꯛꯈꯤꯕ ꯅꯨꯃꯤꯠꯁꯤꯁꯨ ꯑꯩꯅ ꯀꯥꯎꯖꯔꯣꯏ ꯑꯗꯒꯤ ꯊꯥ ꯂꯤꯁꯤꯡ ꯑꯅꯤꯒꯤ ꯀꯨꯟꯅꯤꯊꯣꯏ ꯊꯥ ꯃꯉꯥ ꯇꯥꯡ ꯀꯨꯟ ꯃꯥꯊꯣꯏ ꯑꯁꯤ ꯑꯩꯒꯤ ꯏꯃꯥꯟꯅꯕꯤꯒꯤ ꯑꯦꯅꯤꯚꯔꯁ꯭ꯔꯤ ꯑꯣꯏ ꯑꯁꯤꯁꯨ ꯑꯩꯅ ꯄꯨꯟꯁꯤꯒꯤ ꯀꯥꯎꯖꯔꯣꯏ